ꯍꯂꯣ ꯍꯣꯏ ꯍꯣꯏ ꯃꯥꯅꯦ ꯃꯥꯅꯦ ꯀꯔꯤ ꯂꯧꯒꯦ ꯍꯥꯏꯕꯅꯣ ꯄꯣꯠꯄꯨꯗꯤ ꯁꯨꯏꯌꯦ ꯂꯣꯏꯃꯛ ꯁꯨꯏꯌꯦ ꯑꯗꯨ ꯅꯪꯒꯤ ꯑꯄꯥꯝꯕ ꯀꯔꯤ ꯂꯩꯌꯦ ꯀ꯭ꯋꯥꯂꯤꯇꯤ ꯃꯈꯥ ꯇꯥꯕꯁꯨ ꯀ꯭ꯋꯥꯂꯤꯇꯤ ꯋꯥꯡꯕꯁꯨ ꯂꯩ ꯋꯔꯦꯟꯇꯤ ꯌꯥꯎꯕꯁꯨ ꯂꯩ ꯌꯥꯎꯗꯕꯁꯨ ꯂꯩ ꯃꯃꯟꯗꯤ ꯄ꯭ꯔꯥꯏꯁꯄꯨꯗꯤ ꯑꯗꯨꯝ ꯗꯤꯁꯀꯥꯎꯟꯗ ꯑꯗꯨꯝ ꯂꯩ ꯑꯗꯨ ꯅꯪꯅ ꯂꯧꯅꯤꯡꯕ ꯄꯣꯠꯁꯦ ꯀꯔꯤ ꯀꯔꯤꯅꯣ

ꯍꯣꯀꯤꯟꯁꯀꯤꯗꯤ ꯈꯔ ꯇꯥꯡꯉꯦ ꯑꯗꯨꯕꯨ ꯑꯗꯨꯗꯒꯤꯅ ꯈꯔ ꯇꯥꯕ ꯍꯥꯏꯕꯕꯨ ꯄ꯭ꯔꯦꯁꯇꯤꯁꯁꯨ ꯃꯃꯟ ꯑꯇꯥꯡꯕ ꯂꯩꯌꯦ ꯃꯥꯒꯤ ꯄꯣꯠ ꯄꯣꯠꯅ ꯄꯨꯔꯦ ꯑꯗꯨ ꯅꯪꯒꯤ ꯑꯄꯥꯝꯕ ꯑꯗꯨꯝ ꯅꯪꯒꯤ ꯑꯄꯥꯝꯕ ꯂꯧꯕ ꯌꯥꯏ ꯇꯦꯡꯀꯣꯠ ꯇꯦꯡꯀꯣꯠ ꯄꯨꯈꯝ ꯍꯥꯏꯕꯁꯦ ꯏꯁꯇꯤꯜꯒꯤ ꯂꯩꯌꯦ ꯑꯟꯕ꯭ꯔꯦꯛꯑꯦꯕꯜ ꯂꯩꯌꯦ ꯀꯦꯂꯤꯃꯥꯏꯟ ꯂꯩꯌꯦ ꯁꯨꯔꯦ ꯑꯗꯨ ꯅꯪꯒꯤ ꯑꯄꯥꯝꯕꯅꯦ ꯃꯃꯟꯕꯨꯗꯤ ꯄ꯭ꯔꯥꯏꯁꯇꯤ ꯇꯣꯉꯥꯟ ꯇꯣꯉꯥꯜꯂꯦ ꯑꯗꯣ ꯅꯪ ꯂꯧꯒꯗꯕꯁꯦ ꯏꯁꯇꯤꯜꯂ ꯅꯠꯇ꯭ꯔꯒ ꯀꯔꯝꯕꯅꯣ ꯏꯁꯇꯤꯜꯒꯤ ꯑꯣ ꯏꯁꯇꯤꯜꯒꯤꯁꯦ ꯄꯨꯈꯝꯁꯦ ꯑꯄꯥꯛꯄ ꯇꯦꯡꯀꯣꯠ ꯄꯨꯈꯝ ꯈꯔ ꯄꯤꯛꯇꯛ ꯇꯧꯕ ꯑꯗꯨꯁꯨ ꯂꯩ ꯑꯗꯨꯗꯤ ꯑꯩꯁꯨ ꯍꯥꯏꯕ ꯉꯝꯗꯔꯦ ꯄꯣꯠꯁꯦ ꯌꯦꯡꯕ ꯂꯥꯛꯑꯣ ꯂꯥꯛꯂꯒ ꯑꯗꯨꯗ ꯑꯄꯥꯕ ꯑꯊꯥꯕ ꯂꯩ ꯄꯤꯛꯂꯁꯨ ꯑꯄꯥꯕ ꯂꯩ ꯄꯤꯛꯂꯁꯨ ꯊꯥꯔꯗꯤ ꯃꯃꯟꯗꯨ ꯑꯗꯨꯝ ꯋꯥꯡꯒꯅꯤ ꯑꯗꯨꯅꯤ ꯑꯗꯨ ꯑꯗꯨ ꯅꯪꯗꯤ ꯀꯩꯅꯣ ꯄꯥꯝꯗ꯭ꯔꯣ ꯕꯣꯏꯂꯔ ꯏꯁꯤꯡ ꯐꯨꯠꯅꯉꯥꯏꯒꯤ ꯏꯁꯇꯤꯜꯒꯤ ꯂꯩꯌꯦ ꯏꯁꯇꯤꯜꯒꯤ ꯅꯠꯇꯕꯁꯨ ꯂꯩꯌꯦ ꯏꯁꯇꯤꯜꯒꯤꯁꯦ ꯂꯨꯄꯥ ꯆꯅꯤꯄꯥꯟ ꯇꯥꯕ ꯂꯩꯌꯦ ꯑꯗꯨꯅ ꯂꯤꯁꯤꯡ ꯑꯃ ꯆꯃꯉꯥ ꯕꯖꯥꯖꯀꯤ ꯎꯁꯥ ꯍꯣꯏꯗꯤ ꯂꯤꯁꯤꯡ ꯑꯃ ꯆꯃꯉꯥ ꯑꯗꯨꯝ ꯂꯩ ꯑꯗꯨꯗꯒꯤ ꯃꯈꯥ ꯇꯥꯕꯁꯤꯅ ꯆꯅꯤꯄꯥꯟ ꯂꯩ ꯑꯗꯨ ꯅꯪꯅ ꯂꯨꯍꯣꯡꯕꯒꯤ ꯄꯨꯂꯞ ꯑꯣꯏꯅ ꯂꯧꯒꯗꯕ ꯑꯣꯏꯔꯗꯤ ꯑꯩꯅ ꯍꯥꯏꯕ ꯄ꯭ꯔꯥꯏꯁꯇꯒꯤ ꯌꯥꯝꯅ ꯗꯤꯁꯀꯥꯎꯟ ꯇꯧꯕꯤꯒꯅꯤ ꯑꯗꯨ ꯒ꯭ꯂꯥꯁꯇꯤ ꯕꯣꯔꯣꯁꯤꯜꯒꯤ ꯀꯞꯇꯤ ꯄꯥꯝꯗ꯭ꯔꯣ ꯑꯗꯨꯗꯤ ꯀꯩꯅꯣꯅꯦ ꯑꯗꯨꯗꯤ ꯍꯣꯡꯉꯤꯗ ꯁꯦꯠ ꯑꯃꯗ ꯂꯨꯄꯥ ꯆꯃꯉꯥꯒꯨꯝꯕ ꯂꯩꯌꯦ ꯈꯔ ꯇꯦꯟꯕ ꯁꯥꯡꯕ ꯂꯩꯕꯅꯦ ꯈꯔ ꯁꯥꯡꯕꯗꯨ ꯂꯨꯄꯥ ꯆꯃꯉꯥꯒꯨꯝꯕ ꯇꯥꯏ ꯑꯗꯨ ꯀꯩꯅꯣꯒꯤ ꯀꯣꯔꯐꯨꯒꯨꯝꯕꯗꯤ ꯄꯥꯝꯕꯔꯣ ꯂꯩꯌꯦ ꯂꯩꯌꯦ ꯌꯦꯡꯕ ꯂꯥꯛꯑꯣ ꯃꯃꯟꯗꯨꯅ ꯍꯌꯦꯡ ꯅꯪ ꯑꯗꯨꯝ ꯂꯥꯛꯂꯒ ꯑꯗꯨꯝ ꯉꯥꯡꯅꯔꯁꯦ ꯍꯥꯏꯕꯗꯤ ꯆꯐꯨꯁꯤ ꯆꯥꯎꯕ ꯄꯤꯛꯄ ꯍꯥꯏꯕꯁꯤ ꯍꯣꯔꯦꯟ ꯑꯣꯜꯂꯒ ꯈꯣꯠꯂꯒ ꯄꯤꯒꯗꯧꯕꯅꯤꯅ ꯃꯃꯟꯗꯣ ꯑꯗꯨꯝ ꯑꯩꯗꯤ ꯃꯤꯒꯤ ꯗꯨꯀꯥꯟꯒ ꯃꯥꯟꯅꯗꯕꯅꯦ ꯃꯃꯟ ꯑꯗꯨꯝ ꯇꯥꯕꯅꯦꯕ ꯑꯆꯧꯕꯁꯨ ꯂꯩ ꯑꯄꯤꯛꯄꯁꯨ ꯂꯩ ꯃꯃꯟꯗꯤ ꯑꯆꯧꯕꯗꯨꯅ ꯂꯨꯄꯥ ꯆꯃꯉꯥꯒꯨꯝꯕ ꯈꯔ ꯄꯤꯛꯇꯛ ꯇꯧꯕꯗꯨꯅ ꯆꯍꯨꯝ ꯌꯥꯡꯈꯩ ꯑꯗꯨꯒꯨꯝꯕꯗꯨ ꯂꯩ ꯑꯗꯨ ꯅꯪ ꯀꯩꯗꯧꯉꯩ ꯌꯦꯡꯕ ꯂꯥꯛꯀꯗꯕ ꯑꯩ ꯁꯟꯗꯦꯈꯛꯇꯪꯅꯦ ꯑꯩꯅ ꯀ꯭ꯂꯣꯁ ꯇꯧꯕ ꯗꯨꯀꯥꯟ ꯑꯗꯨꯝ ꯍꯥꯡꯕꯅꯦ ꯄꯨꯡ ꯑꯌꯨꯛ ꯄꯨꯡ ꯇꯔꯨꯛꯇꯒꯤꯅ ꯅꯨꯃꯤꯗꯥꯡ ꯄꯨꯡ ꯃꯉꯥ ꯐꯥꯎꯕ ꯍꯥꯡꯉꯦ ꯑꯗꯨꯗ ꯑꯗꯨꯝ ꯂꯥꯛꯑꯣ ꯑꯗ ꯃꯐꯝꯅ ꯑꯩ ꯗ꯭ꯌꯨꯂꯦꯟ ꯎꯈ꯭ꯔꯨꯜ ꯗ꯭ꯌꯨꯂꯦꯟꯗ

ꯍꯣꯏ ꯅꯣꯏꯁꯨ ꯑꯗꯨꯝ ꯇꯥꯔꯝꯒꯅꯤꯗ ꯑꯦꯗꯚꯔꯇꯥꯏꯁ ꯑꯗꯨꯝ ꯇꯧꯕꯅꯤꯗ ꯑꯩꯈꯣꯏ ꯗꯨꯀꯥꯟꯗꯣ ꯃꯃꯟ ꯑꯗꯨꯝ ꯌꯥꯕꯅꯦꯕ ꯃꯃꯟ ꯇꯥꯕꯅꯦꯕ ꯎꯝ ꯀꯤꯠꯆꯟꯒꯤ ꯄꯣꯠ ꯁꯨꯅ ꯌꯥꯎꯋꯦ ꯑꯩꯈꯣꯏꯅ ꯌꯣꯜꯂꯤꯁꯦ ꯀꯤꯠꯆꯟꯒꯤ ꯄꯣꯠ ꯉꯥꯛꯇꯅꯦ ꯌꯣꯟꯕ ꯑꯗ ꯀꯩꯅꯣ ꯐꯤꯜꯇꯔꯒꯨꯝꯕꯁꯨ ꯂꯩꯌꯦ

ꯍꯣꯏ ꯍꯣꯏ ꯊꯝꯃꯦ ꯊꯝꯃꯦ